ꯑꯩꯈꯣꯏꯅ ꯑꯁꯪꯕ ꯑꯃꯁꯨꯡ ꯑꯀꯣꯏꯕꯒꯤ ꯐꯤꯕꯝ ꯉꯥꯛ ꯁꯦꯟꯅꯕ ꯍꯣꯠꯅꯕꯗ ꯂꯩꯔꯤꯕ ꯄ꯭ꯔꯖꯥꯁꯤꯡꯗ ꯑꯦꯋꯥꯔꯅꯦꯁ ꯇꯣꯏꯅ ꯄꯤꯕ ꯑꯃꯁꯨꯡ ꯂꯥꯛꯀꯗꯧꯔꯤꯕ ꯇꯨꯔꯤꯁꯁꯤꯡꯗꯨ ꯑꯦꯋꯥꯔꯅꯦꯁ ꯇꯣꯏꯅ ꯄꯤꯕ ꯃꯐꯝ ꯆꯥꯅ ꯆꯥꯅ ꯗꯁꯕꯤꯟ ꯑꯃꯁꯨꯡ ꯐꯠꯇꯍꯧꯗꯤ ꯍꯨꯟꯗꯣꯛꯐꯝ ꯊꯝꯕ ꯑꯃꯁꯨꯡ ꯆꯤꯡ ꯀꯣꯏ ꯆꯤꯡ ꯂꯩꯔꯤꯕꯁꯤꯡ ꯁꯤꯗꯁꯨ ꯎ ꯋꯥ ꯌꯥꯟꯊꯠꯄꯤꯗꯕ ꯂꯥꯝꯃꯩ ꯊꯥꯗꯕ